ꯆꯩꯆꯠ ꯑꯃ ꯊꯥ ꯑꯍꯨꯝ ꯀꯨꯝꯖꯥ ꯂꯤꯁꯤꯡ ꯑꯅꯤ ꯀꯨꯟꯗ ꯆꯩꯆꯦꯠ ꯃꯉꯥ ꯊꯥ ꯇꯔꯦꯠ ꯀꯨꯝꯖꯥ ꯂꯤꯁꯤꯡ ꯑꯅꯤ ꯇꯔꯥꯥꯃꯥꯄꯟ ꯆꯩꯆꯠ ꯀꯨꯟ ꯃꯥꯊꯣꯏ ꯊꯥ ꯃꯥꯄꯟ ꯀꯨꯝꯖꯥ ꯂꯤꯁꯤꯡ ꯑꯅꯤ ꯀꯨꯟꯅꯤꯊꯣꯏ ꯆꯩꯆꯠ ꯃꯉꯥ ꯊꯥ ꯇꯔꯥ ꯀꯨꯝꯖꯥ ꯂꯤꯁꯤꯡ ꯑꯅꯤ ꯇꯔꯥꯇꯔꯦꯠ ꯆꯩꯆꯠ ꯇꯔꯥꯇꯔꯦꯠ ꯊꯥ ꯇꯔꯥ ꯃꯥꯊꯣꯏ ꯀꯨꯝꯖꯥ ꯂꯤꯁꯤꯡ ꯑꯅꯤ ꯇꯔꯥꯍꯨꯝꯗꯣꯏ